ꯍꯣꯏ ꯑꯩꯍꯥꯛꯀꯤ ꯈꯨꯟꯅꯥꯏꯗ ꯂꯥꯏꯅꯥꯁꯤꯡꯒꯤ ꯂꯥꯏꯌꯦꯡꯒꯤ ꯃꯇꯝꯗ ꯑꯗꯨꯝ ꯂꯩꯉꯥꯛꯅ ꯃꯍꯩ ꯃꯁꯥ ꯑꯃꯁꯨꯡ ꯑꯦꯋꯥꯔꯅꯦꯁ ꯄ꯭ꯔꯣꯒ꯭ꯔꯥꯝꯁꯤꯡ ꯌꯥꯝ ꯄꯨꯊꯣꯛꯄꯤꯕꯅꯤ ꯑꯩꯍꯥꯛꯀꯤ ꯈꯔ ꯍꯥꯏꯒꯦ ꯍꯥꯏꯔꯗꯤ ꯑꯩꯍꯥꯛꯀꯤ ꯃꯦꯔꯦꯂꯥꯒꯤꯁꯨ ꯑꯗꯨꯝ ꯑꯦꯋꯥꯔꯅꯦꯁꯀꯨꯝꯕꯁꯨ ꯄꯤꯌꯦ ꯑꯗꯨꯒ ꯑꯩꯍꯥꯛꯅ ꯍꯟꯗꯛꯀꯤ ꯀꯣꯚꯤꯠ ꯂꯥꯛꯄ ꯃꯇꯝꯗꯁꯨ ꯑꯗꯨꯝ ꯑꯦꯋꯥꯔꯅꯦꯁꯇꯣ ꯐꯖꯅꯗꯤ ꯄꯤꯌꯦ ꯑꯉꯥꯡꯒꯤ ꯂꯥꯏꯅꯥꯁꯤꯡꯁꯨ ꯑꯦꯋꯥꯔꯅꯦꯁ ꯐꯖꯅ ꯄꯤꯌꯦ ꯄꯣꯂꯣꯒꯤ ꯍꯤꯗꯥꯛꯀꯨꯝꯕ ꯑꯗꯨꯝ ꯑꯉꯥꯡꯒꯤ ꯔꯣꯇꯤꯟ ꯚꯦꯛꯁꯤꯅꯦꯁꯟꯒꯨꯝꯕꯁꯨ ꯑꯗꯨꯝ ꯐꯖꯅ ꯄꯤꯗꯤ ꯄꯤꯌꯦ ꯑꯗꯨ ꯑꯩꯍꯥꯛꯀꯤ ꯂꯩꯉꯥꯛꯅ ꯑꯩꯍꯥꯛꯀꯤ ꯈꯨꯟꯅꯥꯏꯗ ꯂꯥꯏꯅꯥꯁꯤꯡꯁꯨ ꯔꯣꯇꯤꯟꯂꯤ ꯇꯥꯏꯝꯂꯤ ꯑꯗꯨꯝ ꯆꯦꯛꯀꯞꯀꯤꯁꯨ ꯂꯥꯛꯄꯤꯕꯅꯤ ꯐ꯭ꯔꯤ ꯆꯦꯛꯀꯞ ꯃꯦꯗꯤꯀꯦꯜ ꯀꯦꯝ ꯑꯗꯨꯒꯨꯝꯕꯁꯨ ꯄꯤꯕꯅꯤ ꯐꯖꯅ ꯍꯥꯔꯠꯀꯤ ꯂꯥꯏꯅꯥꯅ ꯑꯗꯨꯝ ꯐꯖꯅ ꯌꯥꯝ ꯂꯨꯅ ꯑꯩꯈꯣꯏ ꯈꯨꯟꯗ ꯑꯗꯨꯝ ꯇꯧꯕꯤꯌꯦ